ꯅꯥꯏꯟ ꯑꯒꯆ ꯑꯣꯞ ꯅꯥꯏꯟꯇꯤꯟ ꯅꯥꯏꯟꯇꯤ ꯅꯥꯏꯟ ꯇꯨ ꯃꯦ ꯇꯨ ꯊꯧꯖꯟ ꯐꯥꯏꯞ ꯁꯤꯛꯁ ꯖꯅꯋꯥꯔꯤ ꯇꯨ ꯊꯥꯎꯖꯟ ꯁꯕꯦꯟ ꯑꯦꯂꯕꯦꯟ ꯑꯣꯛꯇꯣꯕꯔ ꯇꯨ ꯊꯧꯖꯟ ꯇ꯭ꯋꯦꯜꯞ ꯐꯣꯔꯇꯤꯟ ꯑꯥꯒꯁ ꯇꯨ ꯊꯥꯎꯖꯟ ꯁꯤꯛꯁꯇꯤꯟ